ꯑꯩꯍꯥꯛꯅ ꯑꯩꯈꯣꯏꯒꯤ ꯆꯠꯅꯕꯤ ꯊꯥꯏꯅꯒꯤ ꯑꯣꯏꯕ ꯀꯣ ꯂꯟ ꯑꯣꯏꯕ ꯌꯥꯕ ꯑꯩꯈꯣꯏꯒꯤ ꯅꯥꯠꯀꯤ ꯑꯣꯏꯕ ꯆꯠꯅꯕꯤ ꯃꯌꯥꯝ ꯑꯁꯤ ꯑꯩꯈꯣꯏꯒꯤ ꯁꯖꯦꯁꯟ ꯑꯣꯏꯅ ꯐꯖꯅ ꯑꯩꯈꯣꯏꯅ ꯐꯖꯅ ꯄ꯭ꯔꯖꯥꯞ ꯑꯣꯏꯅ ꯊꯝꯅꯕꯒꯤꯗꯃꯛꯇꯀꯣ ꯑꯩꯈꯣꯏꯅ ꯁꯖꯦꯁꯟ ꯈꯔ ꯇꯧꯅꯤꯡꯏ ꯍꯥꯏꯗꯤ ꯑꯩꯈꯣꯏꯅ ꯂꯨꯍꯣꯡ ꯈꯣꯡꯗꯣꯡꯕꯗ ꯑꯣꯏꯔꯣ ꯑꯗꯒꯤ ꯗꯦꯕ ꯀ꯭ꯔꯃ ꯑꯃ ꯊꯣꯛꯂꯛꯄ ꯃꯇꯝꯗ ꯑꯩꯈꯣꯏꯒꯤ ꯀꯅꯣ ꯇꯧꯕ ꯈꯣꯠꯄ ꯄꯩꯁꯥ ꯅꯨꯡꯁꯥ ꯊꯥꯕꯤ ꯑꯗꯒꯤ ꯕꯥꯕꯣꯛ ꯐꯝꯕ ꯑꯀꯣꯏꯕ ꯊꯥꯕ ꯈꯣꯠꯄ ꯃꯌꯥꯝ ꯑꯃꯁꯨ ꯂꯩꯈ꯭ꯔꯦ ꯑꯗꯨꯒꯤ ꯃꯊꯛꯇ ꯑꯃꯨꯛ ꯂꯨꯍꯣꯡꯂꯤꯕ ꯅꯨꯄꯥ ꯅꯨꯄꯤ ꯑꯅꯤ ꯑꯗꯨ ꯆꯥꯛꯇꯣ ꯅꯨꯄꯥꯅ ꯍꯥꯟꯅ ꯆꯥꯔꯕ ꯃꯇꯨꯡꯗ ꯑꯩꯈꯣꯏ ꯅꯨꯄꯤꯅ ꯀꯣꯟꯅ ꯆꯥꯒꯗꯕꯗꯨ ꯄꯨꯟꯅ ꯆꯥꯃꯤꯟꯅꯕꯒꯤ ꯆꯠꯅꯕꯤ ꯁꯨꯃꯥꯏꯅ ꯃꯌꯥꯝ ꯑꯃ ꯊꯣꯛꯂꯛꯄ ꯑꯗꯒꯤ ꯏꯟꯅꯕꯤ ꯈꯣꯠꯄꯤ ꯇꯧꯕ ꯑꯗꯒꯤ ꯀꯃꯥꯏꯅ ꯇꯧꯔꯛꯀꯦ ꯍꯥꯏꯕ ꯃꯇꯝꯗ ꯄꯩꯁꯥ ꯍꯩꯖꯤꯡꯄꯣꯠꯇ ꯑꯣꯏꯔꯁꯨ ꯀꯣꯛ ꯅꯨꯡ ꯀꯛꯇꯅ ꯈꯣꯠꯇꯅ ꯑꯗꯒꯤ ꯐꯤꯖꯪ ꯃꯌꯥꯝ ꯑꯃ ꯈꯜꯂꯒ ꯄꯩꯁꯥ ꯅꯨꯡꯁꯥ ꯃꯌꯥꯝ ꯑꯃ ꯊꯥꯗꯔꯒ ꯑꯩꯈꯣꯏꯅ ꯁꯨꯃꯥꯏꯅ ꯆꯠꯅꯕꯤ ꯃꯌꯥꯝ ꯑꯃ ꯊꯥꯏꯅꯒꯤ ꯑꯩꯈꯣꯏꯒꯤ ꯑꯍꯜ ꯂꯃꯟꯁꯤꯡ ꯏꯄꯥ ꯏꯄꯨꯁꯤꯡꯅ ꯇꯧꯔꯝꯕ ꯃꯌꯥꯝ ꯑꯗꯨ ꯁꯦꯝꯗꯣꯛꯑꯒ ꯃꯣꯏꯅ ꯑꯇꯣꯞꯄ ꯂꯥꯏꯟ ꯑꯃꯗꯀꯣ ꯑꯇꯣꯞꯄ ꯃꯤꯔꯝꯒꯤ ꯃꯇꯧ ꯇꯝꯃꯒ ꯃꯌꯥꯝ ꯑꯃ ꯊꯣꯛꯂꯛꯄꯁꯤꯅ ꯑꯩꯈꯣꯏꯅ ꯄꯩꯁꯥꯁꯨ ꯃꯌꯥꯝ ꯑꯃ ꯆꯪꯉꯦꯀꯣ ꯀꯩꯁꯨ ꯅꯠꯇꯕꯗ ꯄꯩꯁꯥ ꯃꯌꯥꯝ ꯑꯃꯁꯨ ꯊꯥꯗꯔꯦ ꯑꯗꯨꯒꯤ ꯃꯊꯛꯇ ꯑꯃꯨꯛꯁꯨꯝ ꯍꯥꯏꯗꯤ ꯑꯩꯈꯣꯏꯒꯤ ꯇꯨꯡꯗ ꯑꯩꯈꯣꯏ ꯏꯆꯥ ꯏꯁꯨꯅ ꯇꯝꯍꯧꯒꯗꯕ ꯃꯌꯥꯝ ꯑꯃꯁꯨ ꯃꯣꯏꯅ ꯀꯔꯤꯒꯨꯝꯕ ꯂꯥꯟꯅ ꯃꯇꯝꯗꯣ ꯑꯣꯟꯅ ꯇꯩꯅꯅ ꯃꯣꯏꯅ ꯇꯧꯈꯤꯕ ꯇꯥꯔꯒꯗꯤ ꯃꯣꯏꯅꯁꯨ ꯃꯗꯨꯒꯤ ꯃꯇꯧ ꯇꯝꯗꯅ ꯑꯉꯥꯡꯁꯤꯡꯅꯁꯨ ꯍꯌꯦꯡꯋꯥꯏ ꯃꯣꯏꯁꯨ ꯇꯧꯃꯥꯜꯂꯦ ꯁꯤ ꯌꯥꯕ ꯃꯥꯜꯂꯦ ꯁꯨꯃꯥꯏꯅ ꯇꯧꯅꯕꯤ ꯑꯣꯏꯔ ꯃꯥꯜꯂꯦ ꯍꯥꯏꯅ ꯃꯣꯏꯅ ꯃꯇꯧ ꯇꯝꯈꯤꯗꯣꯏꯅꯤ ꯑꯗꯨꯅ ꯑꯩꯈꯣꯏꯅ ꯄꯥꯝꯖꯕꯗꯤ ꯍꯥꯟꯅꯒꯤ ꯂꯩꯔꯝꯃꯤꯕ ꯑꯩꯈꯣꯏꯒꯤ ꯊꯥꯏꯅꯗꯒꯤ ꯆꯠꯅꯔꯛꯄ ꯑꯩꯈꯣꯏꯒꯤ ꯅꯥꯠꯀꯤ ꯑꯣꯏꯕ ꯆꯠꯅꯕꯤ ꯑꯣꯏꯔꯣ ꯂꯥꯏꯇꯤꯟꯒꯤ ꯑꯣꯏꯔꯣ ꯑꯗꯒꯤ ꯑꯩꯈꯣꯏꯒꯤ ꯊꯧꯗꯣꯛ ꯋꯥꯊꯣꯛ ꯗꯦꯕ ꯀꯔꯝꯃ ꯂꯨꯍꯣꯡ ꯈꯣꯡꯗꯣꯡꯕ ꯑꯣꯏꯔꯣ ꯑꯗꯨꯝ ꯊꯕꯛ ꯊꯧꯔꯝ ꯈꯨꯗꯤꯡꯃꯛꯁꯦ ꯑꯩꯈꯣꯏꯅ ꯁꯦꯝꯗꯣꯛꯄ ꯄꯥꯝꯃꯦ ꯍꯥꯏꯗꯤ ꯇꯧꯍꯟꯅꯤꯡꯗꯦꯕ ꯃꯣꯏꯅ ꯍꯧꯖꯤꯛ ꯍꯧꯖꯤꯛ ꯇꯧꯔꯤꯕ ꯃꯑꯣꯡ ꯃꯇꯧꯁꯤꯗꯤ ꯌꯥꯝꯅ ꯑꯣꯟꯅ ꯇꯩꯅꯈ꯭ꯔꯦꯕꯀꯣ ꯄꯨꯔꯥ ꯀꯩꯅꯣꯔꯣꯝꯗ ꯑꯣꯏꯅ ꯆꯠꯈꯔꯦꯕ ꯑꯩꯈꯣꯏꯒꯤ ꯐꯦꯁꯜ ꯂꯣꯝꯗ ꯑꯩꯈꯣꯏꯒꯤ ꯀꯩ ꯍꯥꯏ ꯇꯥꯔꯦ ꯂꯛꯖꯔꯤ ꯔꯣꯝꯗ ꯇꯧꯗꯅ ꯈꯣꯠꯇꯅ ꯑꯩꯈꯣꯏꯒꯤ ꯇꯧꯗ ꯌꯥꯗꯕꯒꯤ ꯃꯑꯣꯡꯗ ꯍꯦꯛꯇ ꯍꯔꯥꯎ ꯀꯨꯝꯍꯩ ꯀꯩꯅꯣ ꯇꯧꯕ ꯊꯧꯗꯣꯛ ꯋꯥꯊꯣꯛ ꯊꯣꯛꯄꯒꯤ ꯗꯨꯝ ꯗꯥꯡ ꯇꯧꯕꯒꯤ ꯃꯑꯣꯡꯗ ꯑꯃ ꯇꯧꯈꯠꯂꯛꯑꯦꯕꯀꯣ ꯁꯤꯒꯤ ꯄꯣꯠꯁꯦ ꯑꯩꯈꯣꯏ ꯇꯁꯦꯡꯅ ꯁꯖꯦꯁꯟ ꯑꯃ ꯄꯤꯌꯨ ꯍꯥꯏ ꯇꯥꯔꯒꯗꯤ ꯌꯥꯖꯅꯤꯡꯗꯦꯕ ꯁꯦ ꯇꯧꯍꯟꯅꯤꯡꯗꯦꯕ ꯑꯗꯨꯅ ꯃꯁꯤ ꯐꯅꯅꯕꯒꯤꯗꯃꯛꯇ ꯑꯩꯈꯣꯏꯅ ꯀꯃꯥꯏꯅ ꯁꯖꯦꯁꯟ ꯄꯥꯏꯈꯠꯀꯗꯒꯦ ꯍꯥꯏꯕ ꯃꯇꯝꯗ ꯑꯩꯈꯣꯏꯒꯤ ꯑꯩꯈꯣꯏꯒꯤ ꯑꯍꯜ ꯂꯃꯟꯁꯤꯡ ꯍꯥꯏꯇꯥꯔꯦ ꯃꯃꯥ ꯃꯄꯥ ꯑꯣꯏꯕꯁꯤꯡ ꯑꯗꯒꯤ ꯃꯗꯣꯟ ꯃꯕꯣꯛ ꯃꯙꯧ ꯃꯙꯧꯑꯣꯏꯕꯁꯤꯡ ꯃꯌꯥꯝ ꯑꯃꯗ ꯑꯩꯑꯣꯏꯅ ꯍꯥꯏꯗꯤ ꯁꯨꯃꯥꯏꯅ ꯇꯧꯕꯁꯤ ꯌꯥꯗꯦ ꯈꯣꯠꯇꯦ ꯍꯥꯏꯕꯒꯤ ꯑꯦꯋꯥꯔꯅꯦꯁ ꯀꯨꯝꯕ ꯀꯩꯒꯨꯝꯕ ꯑꯩꯈꯣꯏ ꯇꯧꯍꯟꯗꯅꯕꯗꯣ ꯏꯆꯥꯁꯤꯡ ꯏꯁꯨꯁꯤꯡꯗ ꯇꯥꯛꯑꯝꯅꯕꯒꯤ ꯁꯨꯃꯥꯏꯅ ꯇꯧꯗꯅ ꯑꯩꯈꯣꯏꯅ ꯑꯦꯋꯥꯔꯅꯦꯁ ꯄꯤꯕꯅꯤ ꯈꯪꯗꯦ ꯃꯌꯥꯝꯗ ꯇꯥꯛꯄꯤ ꯇꯝꯕꯤꯔꯒ ꯑꯩꯈꯣꯏꯅ ꯀꯩ ꯀꯩ ꯁꯖꯦꯁꯟ ꯄꯨꯊꯣꯛꯄ ꯌꯥꯕ ꯁꯤ ꯂꯩ ꯁꯤ ꯂꯩ ꯍꯥꯏꯕꯅꯆꯤꯡꯕꯁꯦ ꯑꯩꯈꯣꯏ ꯃꯁꯦꯟ ꯇꯥꯟꯅꯃꯤꯟꯅꯔꯒ ꯑꯃꯨꯛꯇꯪ ꯁꯨꯃꯥꯏꯅ ꯁꯦꯝꯗꯣꯛꯄꯤꯕ ꯄꯥꯝꯃꯤ ꯁꯦꯝꯗꯣꯛꯃꯤꯟꯅꯕ ꯄꯥꯝꯃꯤ